ꯀꯨꯝꯍꯩꯁꯤꯡꯗ ꯑꯩꯅ ꯊꯣꯡꯕ ꯆꯥꯛ ꯏꯟꯁꯥꯡ ꯍꯥꯏꯔꯒꯗꯤ ꯃꯩꯇꯩꯒꯤ ꯀꯩꯅꯣꯗ ꯀꯔꯤ ꯆꯩꯔꯥꯎꯕꯗ ꯆꯩꯔꯥꯎꯕꯗꯗꯤ ꯑꯌꯥꯝꯕꯅ ꯃꯅꯥ ꯃꯁꯤꯡ ꯉꯥꯛꯇꯅ ꯊꯣꯡꯉꯦ ꯃꯦꯔꯥꯃꯦꯁꯇ ꯑꯣꯏꯅ ꯊꯣꯡꯉꯦ ꯍꯥꯏꯗꯤ ꯍꯋꯥꯏ ꯊꯣꯡꯕ ꯎꯠꯇꯤ ꯊꯣꯡꯕ ꯑꯗꯒꯤ ꯀꯥꯡꯍꯧ ꯆꯝꯐꯨꯠ ꯄꯥꯐꯣꯔ ꯕꯣꯔꯥ ꯑꯁꯤꯅꯆꯤꯡꯕ ꯑꯗꯨꯒ ꯅꯤꯉꯣꯜ ꯆꯥꯛꯀꯧꯕꯗꯅ ꯉꯥ ꯑꯇꯥꯎꯕ ꯊꯣꯡꯕ ꯑꯇꯣꯏꯕ ꯊꯣꯡꯕ ꯏꯔꯣꯟꯕ ꯀꯥꯡꯍꯧ ꯆꯝꯐꯨꯠ ꯑꯁꯤꯅꯆꯤꯡꯕ ꯑꯗꯨꯝ ꯊꯣꯡꯉꯦ